ꯍꯜꯂꯣ ꯍꯜꯂꯣ ꯍꯜꯂꯣ ꯁꯤ ꯁꯤꯁꯇꯔ ꯅꯠꯇ꯭ꯔꯣ ꯑꯣ ꯁꯤꯁꯇꯔ ꯑꯩꯁꯦ ꯍꯥꯟꯅ ꯑꯩ ꯆꯦꯛꯀꯞ ꯇꯧꯕ ꯂꯥꯛꯂꯝꯕꯅꯦ ꯑꯩ ꯁꯤꯁꯇꯔꯈꯣꯏ ꯍꯣꯁꯄꯤꯇꯥꯜꯗ ꯑꯗꯣ ꯑꯩꯁꯦ ꯃꯃꯥꯡꯗ ꯆꯦꯛꯀꯞ ꯂꯥꯛꯄ ꯀꯥꯟꯗꯗꯤ ꯑꯩ ꯍꯛꯆꯥꯡ ꯌꯥꯝ ꯅꯨꯉꯥꯏꯔꯝꯃꯦ ꯑꯗꯣ ꯍꯤꯗꯥꯛꯁꯨ ꯃꯈꯥ ꯑꯗꯨꯝ ꯆꯊꯩꯌꯦ ꯑꯗꯣ ꯍꯟꯗꯛꯁꯦ ꯑꯩ ꯍꯛꯆꯥꯡ ꯌꯥꯝ ꯉꯝꯗ꯭ꯔꯦ ꯀꯃꯥꯏꯅ ꯇꯧꯁꯤꯒꯦ ꯁꯤꯁꯇꯔ ꯑꯥꯎ ꯂꯩꯌꯦ ꯂꯣꯏꯅ ꯂꯩꯌꯦ ꯍꯣꯏ ꯁꯤꯁꯇꯔ ꯑꯗꯣ ꯑꯩꯁꯦ ꯍꯧꯖꯤꯛ ꯂꯥꯛꯄꯁꯦ ꯑꯩ ꯁꯦꯇꯔꯗꯦꯒꯨꯝ ꯑꯩꯒꯤ ꯋꯤꯛ ꯑꯣꯐ ꯂꯩꯌꯦ ꯑꯗꯣ ꯑꯩ ꯑꯗꯨꯗ ꯂꯥꯛꯑꯣꯔ ꯀꯃꯥꯏ ꯇꯧꯕ꯭ꯔꯥ ꯑꯣ ꯃꯟꯗꯦ ꯑꯗꯨꯗꯤ ꯁꯤꯁꯇꯔ ꯄꯨꯡ ꯀꯌꯥꯒꯨꯝꯕꯗ ꯑꯗꯨꯝ ꯇꯤꯛꯀꯦꯠ ꯀꯛꯄ ꯂꯥꯛꯑꯣꯔꯥ ꯀꯃꯥꯏꯅ ꯇꯧꯒꯦ ꯑꯣ ꯍꯣꯏ ꯁꯤꯁꯇꯔ ꯑꯗꯨꯗꯤ ꯑꯩ ꯉꯟꯅ ꯂꯥꯛꯅꯕ ꯇꯧꯔꯒꯦ ꯍꯛꯆꯥꯡꯁꯦ ꯌꯥꯝ ꯉꯝꯗꯕꯒꯤ ꯁꯤꯁꯇꯔꯗ ꯐꯣꯟ ꯇꯧꯔꯛꯄꯅꯦ ꯌꯥꯝ ꯅꯨꯉꯥꯏꯔꯦꯀꯣ ꯁꯤꯁꯇꯔ ꯑꯣ ꯌꯥꯝ ꯅꯨꯉꯥꯏꯔꯦ ꯁꯤꯁꯇꯔ